ꯑꯩꯈꯣꯏꯅ ꯗꯤꯁꯤꯄ꯭ꯂꯤꯟ ꯍꯥꯏꯕ ꯋꯥꯍꯩ ꯑꯁꯤ ꯀꯔꯤꯗꯒꯤ ꯂꯥꯛꯏ ꯍꯥꯏ ꯃꯇꯝꯗ ꯏꯍꯥꯟ ꯍꯥꯟꯅ ꯗꯤꯁꯤꯄ꯭ꯂꯤꯟꯁꯦ ꯑꯩꯈꯣꯏꯅ ꯏꯃꯨꯡꯗꯒꯤ ꯍꯥꯟꯅ ꯍꯧꯔꯒ ꯑꯩꯈꯣꯏꯒꯤ ꯁꯃꯥꯖ ꯁꯣꯁꯥꯏꯇꯤꯗ ꯑꯦꯞꯄ꯭ꯂꯥꯏ ꯇꯧꯔꯛꯀꯗꯕ ꯑꯩꯈꯣꯏꯒꯤ ꯏꯁꯇꯦꯟꯗꯔꯠ ꯂꯤꯕꯤꯡꯒꯤ ꯑꯩꯈꯣꯏꯒꯤ ꯆꯪꯗ꯭ꯔꯕ ꯌꯥꯗ꯭ꯔꯕ ꯐꯦꯛꯇꯔ ꯑꯃꯅꯦꯅ ꯑꯩꯅ ꯂꯧꯖꯩꯕꯀꯣ ꯑꯩꯈꯣꯏꯅ ꯗꯤꯁꯤꯄ꯭ꯂꯤꯟ ꯍꯥꯏꯕꯁꯦ ꯑꯇꯩ ꯀꯔꯤꯁꯨ ꯅꯠꯇꯦ ꯑꯩꯈꯣꯏꯅ ꯏꯃꯥ ꯕꯕꯥ ꯑꯩꯈꯣꯏꯒꯤ ꯏꯊꯛ ꯊꯣꯡꯕ ꯁꯥꯇ꯭ꯔ ꯑꯩꯈꯣꯏ ꯏꯊꯛ ꯊꯣꯡꯕ ꯑꯣꯖꯥ ꯏꯊꯛ ꯊꯣꯡꯕ ꯏꯌꯥꯝꯕ ꯏꯆꯦ ꯑꯩꯈꯣꯏ ꯂꯩꯔꯤꯕ ꯑꯦꯠꯃꯣꯁꯄꯤꯌꯔ ꯄꯨꯝꯅꯃꯛ ꯃꯣꯏ ꯈꯇ ꯅꯠꯇꯅ ꯏꯈꯥ ꯊꯥꯕꯗꯁꯨ ꯂꯩꯔꯤꯕ ꯎꯄꯥꯜ ꯋꯥꯄꯥꯜ ꯅꯪꯅ ꯄꯥꯏꯔꯤꯕ ꯕꯣꯏ ꯀꯣꯂꯣꯝꯗꯨ ꯐꯥꯎꯕꯗ ꯅꯪꯒꯤ ꯑꯣꯏꯕ ꯃꯣꯏꯒꯤ ꯃꯣꯏꯒꯤꯔꯣꯝꯗ ꯎꯠꯊꯣꯛꯄ ꯅꯪꯒꯤ ꯑꯣꯏꯕ ꯅꯦꯆꯔꯗꯣ ꯀꯔꯝꯍꯥꯏꯅ ꯅꯪꯅ ꯎꯠꯊꯣꯛꯏ ꯍꯥꯏꯕꯗꯨꯅꯦꯕ ꯗꯤꯁꯤꯄ꯭ꯂꯤꯟꯁꯦ ꯑꯩꯈꯣꯏꯅ ꯊꯥꯏꯅꯉꯩꯒ ꯍꯧꯖꯤꯛꯀ ꯌꯦꯡꯅ ꯃꯇꯝꯗꯗꯤ ꯈꯔ ꯈꯦꯅꯕ ꯎꯔꯦ ꯃꯔꯝ ꯀꯩꯒꯤꯅꯣ ꯍꯥꯏꯕ ꯃꯇꯝꯗ ꯍꯧꯖꯤꯛꯇꯤ ꯏꯟꯗꯤꯄꯦꯟꯗꯦꯟ ꯑꯣꯐ ꯂꯥꯏꯞ ꯑꯩꯈꯣꯏꯒꯤ ꯆꯍꯤ ꯈꯤꯇꯪ ꯅꯧꯔꯛꯏꯕ ꯑꯉꯥꯡꯁꯤꯡꯁꯤꯅ ꯈꯤꯇꯪꯒ ꯑꯩꯈꯣꯏꯒꯤ ꯌꯥꯝꯈꯠꯂꯛꯄ ꯇꯥꯔꯒꯗꯤ ꯑꯩꯈꯣꯏꯁꯦ ꯏꯟꯗꯤꯄꯦꯟꯗꯦꯟ ꯑꯣꯏꯖꯒꯦꯀ ꯍꯥꯏꯕꯒꯤ ꯋꯥꯈꯜꯂꯣꯟ ꯑꯗꯨꯗꯒꯤꯗꯤ ꯍꯧꯖꯤꯛ ꯁꯣꯁꯦꯜ ꯃꯦꯗꯤꯌꯥꯒꯤ ꯃꯇꯝ ꯇꯦꯛꯅꯣꯂꯣꯖꯤꯒꯤ ꯃꯇꯝꯅꯤ ꯀꯥꯏ ꯍꯥꯏꯕꯒꯤ ꯃꯑꯣꯡꯗ ꯑꯩꯈꯣꯏ ꯌꯨꯠꯅꯦ ꯍꯥꯏꯅ ꯅꯣꯏꯗꯒꯤ ꯈꯪꯕ ꯍꯦꯜꯂꯤ ꯍꯥꯏꯕꯒꯤ ꯇꯥꯏꯞꯇ ꯃꯃꯥ ꯃꯄꯥ ꯑꯣꯖꯥꯅ ꯉꯥꯡꯕꯗ ꯇꯥꯗꯕ ꯑꯩꯈꯣꯏꯒꯤ ꯃꯈꯣꯏꯒꯤ ꯑꯣꯏꯕ ꯑꯣꯟ ꯋꯥꯈꯟꯂꯣꯟꯗ ꯏꯝꯄ꯭ꯂꯥꯏ ꯇꯧꯔꯒ ꯍꯤꯡꯕ ꯑꯗꯨꯗꯒꯤꯗꯤ ꯑꯍꯜ ꯂꯃꯟꯅ ꯉꯥꯡꯕ ꯇꯥꯗꯕꯤꯗ ꯃꯆꯤꯟ ꯈꯨꯝꯕ ꯈꯣꯠꯄ ꯇꯧꯕꯁꯦ ꯌꯥꯝ ꯊꯦꯡꯅꯖꯩ ꯊꯥꯏꯅꯉꯩ ꯃꯇꯝꯗꯗꯤ ꯑꯉꯥꯡ ꯁꯥꯇ꯭ꯔꯁꯤꯡꯅ ꯑꯩꯈꯣꯏꯒꯤ ꯃꯃꯥ ꯃꯄꯥꯁꯦ ꯌꯥꯝ ꯀꯤꯅ ꯆꯠꯆꯩꯀꯣ ꯃꯈꯣꯏꯅ ꯍꯥꯏꯈꯤꯕ ꯋꯥꯁꯦ ꯌꯥꯔꯤꯃꯈꯩꯗꯤ ꯏꯟꯅꯕ ꯍꯣꯠꯅꯖꯩꯑꯕꯀꯣ ꯃꯈꯣꯏꯁꯦ ꯑꯩꯈꯣꯏꯅ ꯍꯧꯖꯤꯛꯀ ꯀꯝꯄ꯭ꯌꯔ ꯇꯧꯕ ꯃꯇꯝꯗꯗꯤ ꯊꯥꯏꯅꯉꯩ ꯃꯇꯝꯅ ꯗꯤꯁꯤꯄ꯭ꯂꯤꯟꯁꯦ ꯍꯦꯟꯅ ꯂꯩꯕ꯭ꯔ ꯍꯥꯏꯅ ꯈꯟꯖꯩ ꯃꯔꯝ ꯀꯔꯤꯒꯤꯅꯣ ꯍꯥꯏ ꯃꯇꯝꯗꯗꯤ ꯃꯣꯏꯁꯤꯗꯤ ꯑꯩꯈꯣꯏ ꯇꯥꯛꯄꯤ ꯇꯝꯕꯤꯕ ꯃꯇꯝꯗ ꯌꯥꯝ ꯂꯧꯒꯜꯂꯤ ꯑꯗꯨꯒ ꯑꯩꯈꯣꯏꯒꯤ ꯌꯥꯝꯅ ꯀꯥ ꯍꯦꯟꯅ ꯑꯩꯈꯣꯏꯒꯤ ꯅꯦꯒꯦꯇꯤꯞ ꯋꯥꯈꯜ ꯆꯦꯟꯗꯦꯕꯀꯣ ꯍꯧꯖꯤꯛ ꯀꯥꯟꯁꯤꯅ ꯑꯩꯈꯣꯏꯒꯤ ꯌꯥꯝ ꯊꯨꯅ ꯁꯥꯎꯒꯟꯕ ꯑꯉꯥꯡ ꯑꯗꯨꯗꯒꯤꯗꯤ ꯗꯦꯄ꯭ꯔꯦꯁꯟ ꯆꯠꯄ ꯑꯉꯥꯡ ꯑꯦꯟꯖꯥꯏꯇꯤ ꯂꯦꯕꯦꯜ ꯌꯥꯝ ꯋꯥꯡꯕ ꯑꯉꯥꯡꯁꯨ ꯃꯁꯤꯡ ꯌꯥꯝꯈꯠꯂꯛꯄꯅꯤꯅ ꯃꯁꯥꯒꯤ ꯃꯁꯥꯒꯤ ꯀꯩꯅꯣꯗ ꯃꯃꯥ ꯃꯄꯥꯗ ꯑꯗꯒꯤ ꯑꯣꯖꯥꯗ ꯗꯤꯁꯤꯄ꯭ꯂꯤꯟ ꯎꯠꯄꯗ ꯅꯠꯇꯅ ꯃꯁꯥꯅ ꯃꯁꯥꯗꯁꯨ ꯗꯤꯁꯤꯄ꯭ꯂꯤꯟ ꯎꯠꯅꯗ꯭ꯔꯦꯕ ꯃꯔꯝ ꯀꯩꯒꯤꯅꯣ ꯍꯥꯏ ꯃꯇꯝꯗ ꯗꯤꯁꯤꯄ꯭ꯂꯤꯟ ꯍꯥꯏꯕꯁꯤ ꯏꯁꯥꯅ ꯏꯁꯥꯗꯁꯨ ꯎꯠꯆꯒꯗꯕꯅꯦꯕ ꯑꯩꯈꯣꯏꯅ ꯇꯧꯔꯤꯕ ꯊꯕꯛ ꯑꯗꯨ ꯆꯥꯡ ꯅꯥꯏꯅ ꯃꯇꯝ ꯆꯥꯅ ꯐꯖꯅ ꯄꯥꯡꯊꯣꯛꯄꯗꯨꯗꯤ ꯗꯤꯁꯤꯄ꯭ꯂꯤꯟ ꯀꯧꯑꯦꯕ ꯑꯗꯨꯁꯨ ꯉꯝꯖꯗ꯭ꯔꯦꯕ ꯍꯧꯖꯤꯛꯀꯥꯟꯁꯤꯗꯤ ꯑꯌꯥꯝꯕꯅ ꯃꯤ ꯑꯌꯥꯝꯕꯅ ꯁꯣꯁꯦꯜ ꯃꯦꯗꯤꯌꯥ ꯑꯗꯩꯗꯤ ꯃꯃꯥꯏꯒꯤ ꯃꯄꯥꯟꯊꯣꯡꯒꯤ ꯁꯛꯇꯝꯗꯇꯪ ꯅꯨꯡꯉꯥꯏꯔꯒ ꯏꯟꯇꯔꯅꯦꯜꯂꯤ ꯃꯅꯨꯡꯗꯗꯤ ꯏꯃꯣꯁꯅꯦꯜꯒꯤ ꯋꯥꯕ ꯅꯨꯡꯉꯥꯏꯇꯕ ꯄ꯭ꯔꯣꯕ꯭ꯂꯦꯝ ꯐꯦꯁ ꯇꯧꯕ ꯑꯌꯥꯝꯕ ꯊꯦꯡꯅꯖꯩ ꯑꯗꯨꯅ ꯃꯁꯤꯅ ꯃꯔꯝ ꯑꯣꯏꯔꯒ ꯉꯁꯥꯏꯒꯤ ꯃꯥꯒꯤ ꯎꯠꯊꯣꯔꯛꯄ ꯕꯤꯍꯦꯕꯤꯌꯥꯔ ꯃꯥꯒꯤ ꯁꯛꯇꯝꯗꯣ ꯌꯥꯝꯅ ꯆꯦꯟꯁ ꯂꯥꯛꯑꯦ ꯑꯗꯨꯅ ꯊꯥꯏꯅꯉꯩꯒ ꯌꯦꯡꯅꯕ ꯃꯇꯝꯗ ꯗꯤꯁꯤꯄ꯭ꯂꯤꯟ ꯂꯩꯕꯁꯦ ꯊꯥꯏꯅꯉꯩꯒꯤ ꯃꯤꯁꯤꯡꯅ ꯍꯦꯜꯂꯤ ꯍꯥꯏꯅ ꯑꯩ ꯂꯧꯖꯩ